ꯑꯩꯈꯣꯏꯒꯤ ꯂꯝꯗꯁꯨ ꯕꯦꯇꯤꯅꯔꯤ ꯗꯣꯛꯇꯔ ꯂꯩ ꯑꯗꯨꯒ ꯑꯩꯈꯣꯏꯒꯤꯁꯨ ꯁꯟꯁꯨ ꯂꯩ ꯑꯣꯛꯁꯨ ꯂꯩ ꯑꯗꯨꯒ ꯃꯈꯣꯏꯒ ꯑꯗꯨꯝ ꯇꯥꯊꯣꯛ ꯇꯥꯁꯤꯟ ꯇꯧꯅꯔꯒ ꯑꯗꯨꯝ ꯍꯤꯗꯥꯛ ꯂꯥꯡꯊꯛ ꯀꯥꯞꯄꯤ ꯃꯈꯣꯏꯅ ꯑꯗꯨꯝ ꯄꯥꯎ ꯄꯤꯔꯛꯏ ꯁꯤ ꯀꯥꯞꯁꯤ ꯁꯤ ꯀꯥꯞꯁꯤ ꯍꯥꯏꯕꯗꯣ ꯃꯈꯣꯏꯅ ꯑꯗꯨꯝ ꯄꯥꯎ ꯄꯤꯊꯣꯛ ꯄꯤꯁꯤꯟ ꯑꯗꯨꯝ ꯇꯧꯔꯛꯏ ꯑꯗꯨꯒ ꯃꯈꯣꯏꯒꯤ ꯃꯈꯣꯏꯅ ꯄꯨꯔꯛꯑꯒ ꯀꯥꯞꯄꯁꯨ ꯌꯥꯎꯑꯦ ꯑꯗꯨꯒ ꯑꯩꯈꯣꯏꯅ ꯕꯖꯥꯔꯗꯒꯤ ꯁꯦꯟ ꯇꯤꯡꯉꯒ ꯂꯩꯔꯒ ꯀꯥꯞꯆꯕꯁꯨ ꯌꯥꯎꯋꯦ ꯄꯩꯁꯥꯗꯤ ꯑꯗꯨꯝ ꯇꯤꯡꯉꯤ ꯃꯈꯣꯏꯅ ꯄꯨꯔꯛꯑꯒ ꯐ꯭ꯔꯤꯗ ꯀꯥꯞꯄꯁꯨ ꯌꯥꯎꯏ ꯑꯗꯨꯒ ꯑꯩꯈꯣꯏꯅ ꯂꯩꯔꯒ ꯀꯥꯞꯆꯕꯁꯨ ꯌꯥꯎꯏ ꯑꯗꯨꯝ ꯁꯦꯟꯗꯤ ꯑꯗꯨꯝ ꯇꯤꯡꯉꯤ